ꯆꯍꯤ ꯀꯌꯥ ꯑꯃꯒꯤ ꯃꯃꯥꯡꯗꯒꯤ ꯄꯥꯔꯤ ꯄꯨꯔꯤ ꯃꯇꯝꯗꯒꯤ ꯍꯧꯗꯨꯅ ꯂꯥꯛꯑꯒ ꯇ꯭ꯔꯦꯗꯤꯁꯅꯦꯟ ꯑꯃ ꯑꯣꯏꯅ ꯐꯤꯁꯥ ꯂꯣꯟꯁꯥ ꯁꯥꯕꯒꯤ ꯊꯕꯛ ꯑꯁꯤ ꯀꯛꯆꯤꯡ ꯖꯤꯂꯥ ꯑꯁꯤꯗ ꯇꯧꯏ ꯇꯧꯔꯤꯕ ꯊꯕꯛ ꯑꯁꯤ ꯃꯔꯨꯑꯣꯏꯅ ꯂꯩꯔꯤꯕ ꯏꯃꯨꯡꯒꯤ ꯅꯨꯄꯤ ꯑꯉꯥꯡꯁꯤꯡꯅ ꯃꯔꯨꯑꯣꯏꯅ ꯃꯣꯏꯅ ꯁꯥꯏ ꯁꯥꯔꯤꯕ ꯐꯤꯁꯤꯡ ꯑꯁꯤꯗꯤ ꯏꯅꯐꯤ ꯐꯗꯤ ꯐꯅꯦꯛ ꯀꯌꯥ ꯑꯃꯁꯨ ꯁꯥꯏ ꯁꯥꯔꯤꯕ ꯐꯤꯁꯤꯡ ꯁꯥꯔꯕ ꯃꯇꯨꯡꯗ ꯃꯁꯥꯒꯤ ꯏꯟꯀꯝ ꯁꯣꯔꯁ ꯑꯃꯁꯨ ꯑꯣꯏꯖꯩ ꯂꯥꯛꯏꯕ ꯐꯤ ꯑꯁꯤꯅ ꯀꯔꯤꯒꯨꯝꯕ ꯍꯦꯂꯨꯝ ꯑꯦꯟ ꯍꯦꯟꯗꯤꯀ꯭ꯔꯥꯐ ꯐꯦꯁꯇꯤꯕꯦꯜ ꯇꯧꯔꯛꯄ ꯃꯇꯝꯗꯁꯨ ꯃꯦꯂꯥ ꯇꯧꯔꯛꯄ ꯃꯇꯝꯗꯁꯨ ꯁꯣ ꯇꯧꯕ ꯃꯇꯝꯗꯁꯨ ꯑꯇꯣꯞꯄ ꯏꯟꯇꯔꯅꯦꯁꯅꯦꯜ ꯂꯦꯕꯦꯜꯗꯁꯨ ꯃꯁꯛ ꯇꯥꯛꯄ ꯉꯝꯃꯤ